ꯑꯇꯣꯞꯄ ꯒ꯭ꯔꯍꯁꯤꯡꯗ ꯊꯋꯥꯏ ꯄꯥꯟꯕ ꯖꯤꯕ ꯂꯩꯔꯝꯒꯅꯤ ꯍꯥꯏꯅ ꯑꯩꯅꯗꯤ ꯈꯟꯗꯦ ꯃꯔꯝꯗꯤ ꯑꯇꯣꯞ ꯑꯇꯣꯞꯄ ꯒ꯭ꯔꯍꯁꯤꯡꯗ ꯑꯩꯈꯣꯏꯅ ꯁꯥꯏꯟꯇꯤꯁꯁꯤꯡꯅ ꯆꯠꯂꯨꯕ ꯃꯇꯝꯗ ꯊꯋꯥꯏ ꯄꯥꯟꯕ ꯖꯤꯕ ꯂꯩꯔꯝꯃꯤ ꯍꯥꯏꯕꯒꯤ ꯈꯨꯗꯝ ꯆꯥꯡꯗꯝ ꯐꯪꯗꯦ ꯃꯈꯣꯏꯅꯁꯨ ꯃꯈꯣꯏ ꯂꯩ ꯍꯥꯏꯕꯒꯤ ꯑꯩꯈꯣꯏꯒꯤ ꯒ꯭ꯔꯍꯁꯤꯗ ꯂꯥꯛꯂꯒ ꯈꯨꯗꯝ ꯆꯥꯡꯗꯝꯁꯨ ꯄꯤꯔꯗꯦ ꯃꯔꯝ ꯑꯁꯤꯅ ꯃꯈꯣꯏ ꯂꯩ ꯍꯥꯏꯕꯒꯤ ꯑꯩ ꯑꯗꯨꯗꯤ ꯈꯪꯗ꯭ꯔꯦ ꯑꯗꯨꯒ ꯑꯩꯅ ꯃꯈꯣꯏꯒꯤꯗꯃꯛꯇ ꯃꯣꯏ ꯂꯩ ꯑꯣꯔ ꯂꯩꯇꯦ ꯍꯥꯏꯕꯒꯤ ꯊꯤꯑꯣꯔꯤ ꯃꯌꯥꯝ ꯑꯃꯁꯨ ꯑꯩ ꯑꯗꯨꯒꯤ ꯃꯔꯝꯗꯗꯤ ꯑꯩꯁꯨ ꯅꯩꯅꯔꯛꯈꯤꯗ꯭ꯔꯦ ꯃꯔꯝ ꯑꯁꯤꯅ ꯑꯩ ꯑꯗꯨꯃꯗꯤ ꯈꯪꯖꯗ꯭ꯔꯦ